ꯑꯩꯅ ꯁꯥꯟꯅꯕ ꯆꯠꯄꯗ ꯍꯛꯆꯥꯡꯁꯤ ꯄꯥꯃꯟꯈ꯭ꯔꯦꯅ ꯕꯛ ꯅ꯭ꯌꯨꯇ꯭ꯔꯤꯁꯟꯁꯤ ꯆꯥꯔꯝꯕꯅꯤ ꯑꯗꯣ ꯕꯛ ꯅ꯭ꯌꯨꯇ꯭ꯔꯤꯁꯟꯗꯣ ꯆꯥꯔꯨꯕꯗꯩ ꯍꯛꯆꯥꯡꯁꯤ ꯆꯥꯎꯈꯠꯀꯅꯦꯅ ꯈꯟꯕꯅꯤ ꯆꯥꯎꯈꯠꯄ ꯉꯝꯗꯕꯗꯩ ꯍꯦꯟꯅ ꯍꯛꯆꯥꯡ ꯆꯞ ꯊꯔꯛꯄ ꯃꯌꯦꯡ ꯇꯥꯔꯛꯄ ꯌꯥꯎꯋꯦ ꯑꯗꯨꯅ ꯃꯌꯥꯝꯁꯨ ꯌꯥꯔꯒꯗꯤ ꯕꯛ ꯍꯥꯏꯔꯤꯕ ꯅ꯭ꯌꯨꯇ꯭ꯔꯤꯁꯟ ꯑꯁꯤ ꯂꯩꯕꯤꯗꯅꯕ ꯑꯩꯅ ꯑꯩꯅ ꯍꯥꯏꯖꯔꯤ